ꯍꯜꯂꯣ

ꯑꯩꯈꯣꯏꯒꯤ ꯍꯧꯖꯤꯛ ꯂꯥꯛꯂꯤꯕ ꯇꯥꯡ ꯐꯦꯕꯨꯋꯥꯔꯤꯒꯤ ꯇꯥꯡ ꯑꯍꯨꯝꯗ ꯑꯩꯈꯣꯏꯒꯤ ꯈꯨꯟꯗ ꯁꯥꯟꯅꯕ ꯏꯁꯄꯣꯔꯠꯁ ꯑꯆꯧꯕ ꯂꯩꯌꯦ ꯑꯗꯨ ꯑꯩꯈꯣꯏꯒꯤ ꯈꯨꯟꯗ ꯃꯤ ꯇꯣꯉꯥꯟ ꯇꯣꯉꯥꯟꯕ ꯃꯤ ꯃꯌꯥꯝ ꯈꯨꯟ ꯈꯨꯟꯗꯒꯤ ꯃꯤ ꯃꯌꯥꯝ ꯂꯥꯛꯀꯅꯤ ꯑꯗꯨ ꯈꯨꯟꯁꯦ ꯃꯤ ꯅꯤꯐꯨ ꯈꯨꯟ ꯅꯤꯝꯐꯨꯒꯨꯝꯕ ꯂꯥꯛꯀꯅꯤ ꯑꯗꯨ ꯗꯦꯂꯤꯒꯦꯠꯁ ꯂꯥꯛꯀꯦ ꯇꯧꯕꯁꯦ ꯃꯤ ꯈꯨꯟ ꯇꯣꯉꯥꯟ ꯇꯣꯉꯥꯟꯕꯗꯒꯤ ꯈꯨꯟ ꯑꯃꯗꯒꯤ ꯃꯤ ꯀꯨꯟ ꯀꯨꯟꯊ꯭ꯔꯥ ꯑꯗꯨꯝ ꯂꯥꯛꯀꯦ ꯇꯧꯕꯁꯦ ꯑꯩꯈꯣꯏꯒꯤꯁꯦ ꯃꯤ ꯂꯤꯁꯤꯡ ꯑꯅꯤ ꯂꯤꯁꯤꯡ ꯑꯅꯤꯗ ꯍꯦꯜꯂꯒ ꯂꯥꯛꯀꯅꯤ ꯑꯗꯨꯒ ꯑꯩꯈꯣꯏ ꯈꯨꯟꯗꯁꯨ ꯃꯤ ꯂꯣꯏꯅ ꯃꯁꯥ ꯃꯁꯥꯒꯤ ꯌꯥꯝ ꯊꯧꯔꯥꯡ ꯇꯧꯔꯒ ꯂꯩꯌꯦ ꯑꯗꯨ ꯑꯗꯨ ꯅꯪꯁꯨ ꯀꯣꯏꯔꯛꯑꯣ ꯍꯥꯏꯅ ꯀꯧꯕꯅꯦ ꯑꯩ ꯑꯩꯈꯣꯏꯒꯤ ꯁꯥꯟꯅꯕꯁꯦ ꯌꯥꯝ ꯂꯩꯌꯦ ꯑꯩꯈꯣꯏ ꯃꯤ ꯑꯃ ꯑꯃꯅꯁꯨ ꯁꯥꯟꯅꯕꯁꯨ ꯂꯩꯌꯦ ꯑꯗꯨꯒ ꯐꯨꯠꯕꯣꯜ ꯁꯥꯟꯅꯕꯁꯨ ꯂꯩꯌꯦ ꯑꯗꯣ ꯅꯪ ꯑꯩꯈꯣꯏꯒꯤ ꯈꯨꯟꯗ ꯂꯥꯛꯈ꯭ꯔꯗꯤ ꯑꯩꯈꯣꯏꯒꯤ ꯈꯨꯟꯒꯤ ꯃꯇꯨꯡ ꯏꯜꯂꯒ ꯅꯪꯁꯨ ꯑꯩꯈꯣꯏꯒꯤ ꯈꯨꯟꯒꯤ ꯃꯇꯨꯡ ꯏꯟꯅ ꯈꯨꯟꯒꯤ ꯃꯤꯒ ꯑꯗꯨꯝ ꯚꯣꯂꯤ ꯁꯥꯟꯅꯕꯗꯁꯨ ꯌꯥꯎꯒꯦ ꯌꯥꯔꯦ ꯑꯗꯨꯒ ꯅꯨꯄꯤꯒꯤ ꯐꯨꯠꯕꯣꯜꯒꯨꯝꯕꯁꯨ ꯁꯥꯟꯅꯕ ꯌꯥꯎꯕ ꯌꯥꯔꯦ ꯑꯗꯨꯒ ꯃꯁꯥ ꯃꯁꯥꯅ ꯑꯗꯨꯝ ꯁꯥꯟꯅꯒꯦ ꯇꯧꯕ ꯒꯦꯝꯁ ꯃꯌꯥꯝ ꯇꯣꯉꯥꯟ ꯇꯣꯉꯥꯟꯕꯁꯤ ꯁꯤ ꯀꯩꯅꯣꯝꯃ ꯍꯥꯏꯖꯝ ꯂꯣꯡꯖꯝꯒꯨꯝꯕꯁꯨ ꯌꯥꯝ ꯁꯥꯟꯅꯒꯅꯤ ꯑꯗꯨ ꯑꯗꯨꯗ ꯑꯗꯨꯝ ꯀꯣꯏꯔꯛꯑꯣ ꯍꯥꯏꯕꯅꯦ ꯀꯣꯏꯔꯛꯑꯣ ꯍꯥꯏꯅ ꯀꯣꯜ ꯇꯧꯕꯅꯦ ꯍꯟꯗꯛ ꯂꯥꯛꯑꯣꯏ ꯍꯥꯏꯕ꯭ꯔꯥ ꯍꯟꯗꯛ ꯂꯥꯛꯀꯦꯔꯥ ꯍꯣꯏ ꯍꯣꯏ ꯂꯥꯛꯑꯣ ꯍꯣꯏ ꯂꯥꯛꯑꯣ ꯅꯪꯒꯤ ꯏꯃꯥ ꯏꯄꯥ ꯅꯪꯒꯤ ꯌꯨꯝꯒꯤ ꯏꯃꯨꯡꯕꯨꯁꯨ ꯄꯨꯔ ꯂꯥꯛꯑꯣ ꯑꯗꯨꯒ ꯑꯩꯈꯣꯏ ꯌꯨꯝꯗ ꯑꯗꯨꯝ ꯂꯦꯛꯂꯒ ꯂꯩꯕ ꯌꯥꯏ ꯑꯗꯨꯒ ꯑꯗꯨꯗ ꯑꯗꯨꯝ ꯂꯩꯕ ꯌꯥꯏꯌꯦ ꯑꯩꯈꯣꯏꯒꯤꯁꯦ ꯅꯨꯃꯤꯠ ꯇꯔꯥ ꯁꯥꯟꯅꯒꯅꯤ ꯑꯗꯨ ꯈꯨꯟ ꯌꯥꯝꯕꯅꯤꯅ ꯇꯞꯅ ꯇꯞꯅ ꯑꯗꯨꯝ ꯂꯤꯛ ꯁꯤꯁꯇꯦꯝꯗ ꯐꯨꯠꯕꯣꯜ ꯁꯥꯟꯅꯕꯒꯨꯝꯕꯁꯨꯀꯣ ꯑꯗꯨꯝ ꯁꯥꯟꯅꯔꯛꯀꯅꯤ ꯅꯨꯄꯤꯒꯤ ꯐꯨꯠꯕꯣꯜꯁꯨ ꯂꯩꯌꯦ ꯅꯨꯄꯥꯒꯤ ꯐꯨꯠꯕꯣꯜꯁꯨ ꯂꯩꯌꯦ ꯑꯗꯨꯒꯤꯗꯃꯛ ꯑꯗꯨꯝ ꯑꯩꯈꯣꯏꯒꯤ ꯈꯨꯟꯗꯁꯨ ꯀꯣꯏꯔꯛꯂꯒ ꯅꯪꯁꯨ ꯑꯩꯈꯣꯏꯒꯤ ꯈꯨꯟꯅ ꯀꯃꯥꯏꯅ ꯁꯥꯟꯅꯕ꯭ꯔꯥ ꯑꯩꯈꯣꯏꯒꯤ ꯈꯨꯟꯁꯦ ꯅꯪꯁꯨ ꯑꯩꯈꯣꯏꯒꯤ ꯈꯨꯟꯗꯣ ꯑꯃꯨꯛꯇꯁꯨ ꯎꯗ꯭ꯔꯤꯕꯅꯤꯅ ꯑꯩꯈꯣꯏꯒꯤ ꯈꯨꯟꯁꯨ ꯀꯣꯏꯔꯛꯄ ꯑꯣꯏꯅ ꯑꯗꯨꯝ ꯂꯥꯛꯑꯣ ꯍꯧꯖꯤꯛꯀꯥꯟ ꯅꯪꯒꯤ ꯊꯕꯛ ꯑꯇꯣꯞ ꯑꯇꯣꯞꯄ ꯊꯕꯛ ꯏꯟꯈꯥꯡ ꯍꯧꯗ꯭ꯔꯤꯉꯩꯗ ꯍꯥꯏꯅ ꯀꯧꯕꯅꯦ ꯍꯣꯏ ꯍꯣꯏ ꯍꯣꯏ ꯍꯣꯏ ꯑꯗꯨ ꯑꯣꯏꯔꯗꯤꯀꯣ ꯂꯥꯛꯑꯣꯀꯣ ꯊꯝꯃꯦꯀꯣ